ꯑꯦꯂꯦꯛꯇ꯭ꯔꯤꯛꯁꯤꯇꯤꯁꯦ ꯈꯨꯡꯒꯪꯗ ꯂꯩꯕ ꯃꯤꯁꯤꯡꯒꯤꯁꯨ ꯌꯥꯎꯗꯕ ꯌꯥꯗ꯭ꯔꯕ ꯑꯩꯈꯣꯏꯒꯤ ꯑꯦꯁꯁꯤꯟꯁꯦꯜ ꯑꯣꯏꯔꯕ ꯃꯦꯇꯔ ꯑꯃ ꯑꯣꯏꯌꯦ ꯑꯗꯨꯅ ꯑꯦꯒ꯭ꯔꯤꯀꯜꯆꯔꯒꯤ ꯂꯝꯗꯁꯨ

ꯏꯁꯤꯡꯒꯤ ꯁꯞꯄ꯭ꯂꯥꯏꯁꯤ ꯗꯔꯀꯥꯔ ꯑꯣꯏꯕꯅꯤꯅ ꯑꯅꯝꯕꯅ ꯏꯁꯤꯡꯁꯤ ꯍꯣꯜꯂꯒ ꯇꯧꯕꯗꯤ ꯉꯝꯗꯕꯅꯤꯅ ꯑꯦꯂꯦꯛꯇ꯭ꯔꯤꯁꯤꯇꯤꯒꯤ ꯃꯇꯦꯡ ꯂꯧꯔꯒ ꯑꯩꯈꯣꯏꯅ ꯑꯗꯨꯃꯥꯏꯅ ꯇꯧꯔꯒ ꯑꯩꯈꯣꯏꯒꯤ ꯀꯥꯟꯅꯕꯁꯤ ꯂꯧꯋꯦ ꯑꯗꯨꯛꯀꯤ ꯃꯇꯤꯛ ꯇꯥꯎꯟ ꯇꯥꯎꯟ ꯁꯤꯇꯤꯖꯇ ꯏꯁꯤꯡ ꯗꯔꯀꯥꯔ ꯑꯣꯏꯕꯗꯧꯅ ꯑꯩꯈꯣꯏꯒꯤ ꯈꯨꯡꯒꯪꯒꯤ ꯂꯝꯁꯤꯡꯗꯁꯨ ꯗꯔꯀꯥꯔ ꯑꯣꯏ ꯍꯥꯏꯅꯤꯡꯉꯤ